ꯍꯜꯂꯣ ꯃꯥꯅꯤ ꯅꯨꯡꯉꯥꯏꯔꯤꯑꯦ ꯅꯪ ꯀꯝꯗꯧꯔꯤꯒꯦ ꯍꯣꯏ ꯍꯣꯏ ꯏꯠ ꯂꯣꯏꯈꯤꯕꯇ ꯉꯥꯏꯔꯤꯕꯒꯤ ꯈꯔ ꯆꯤꯟꯕꯒꯤꯅꯤꯀꯣ ꯇꯧꯔꯛꯀꯦ ꯍꯣꯏ ꯄꯨꯟꯁꯦ ꯀꯩꯗꯧꯉꯩ ꯄꯨꯟꯁꯤꯒꯦ ꯀꯨꯏꯔꯦ ꯆꯠꯇꯕ ꯑꯗꯣ ꯍꯧꯖꯤꯛ ꯂꯥꯟ ꯇꯧꯕꯁꯤ ꯆꯠꯄ ꯌꯥꯒꯗ꯭ꯔꯣ ꯑꯇꯩ ꯃꯐꯝꯗ ꯀꯣꯏꯁꯤꯔꯕ ꯅꯣꯡꯃꯩ ꯃꯔꯨ ꯆꯥꯔꯗꯤ ꯇꯣꯛꯑꯦ ꯂꯥꯟ ꯇꯧꯔꯤꯕꯒꯤ

ꯍꯣꯏ ꯍꯣꯏ ꯆꯠꯁꯦ ꯆꯠꯁꯦ ꯐꯥꯒꯤ ꯇꯧꯕꯅꯤꯗ ꯅꯣꯡꯃ ꯀꯣꯏꯁꯦ ꯑꯗꯣ ꯒꯥꯔꯤꯅ ꯀꯃꯥꯏꯅ ꯇꯧꯕ ꯒꯥꯔꯤꯁꯤ ꯀꯅꯥꯒꯤꯗ ꯆꯠꯁꯦ ꯍꯥꯏꯅꯣ ꯍꯣꯏ ꯑꯗꯨꯗꯤ ꯆꯠꯂꯁꯦ ꯑꯗꯨꯗꯤ ꯊꯥꯎ ꯀꯌꯥꯃꯨꯛꯀꯤ ꯍꯥꯞꯄꯒ ꯌꯥꯗꯣꯏꯖꯥꯠꯅꯣ ꯃꯣꯏꯒꯤꯗꯣ ꯌꯦꯡꯉꯥꯁꯤꯀꯣ ꯑꯗꯨꯗꯤ ꯔꯤꯖꯥꯔꯐ ꯇꯧꯕꯕꯨꯗꯤ ꯊꯥꯎ ꯍꯥꯞꯄꯒ ꯆꯠꯈꯤꯕꯗꯨꯅꯗꯤ ꯐꯔꯤꯕ ꯂꯝꯗꯣ ꯂꯥꯞꯄꯅꯤꯅ ꯈꯟꯅꯔꯁꯦ ꯑꯗꯨꯗꯤ ꯑꯩꯈꯣꯏꯒꯤ ꯂꯩꯔꯤꯕ ꯑꯩꯈꯣꯏ ꯒ꯭ꯔꯨꯞꯀꯩꯗꯣ ꯋꯥꯔꯤꯗꯣ ꯁꯥꯔꯒꯅꯦ ꯑꯗꯨꯝ ꯀꯩꯅꯣ ꯄꯥꯎꯗꯣ ꯐꯥꯎꯅꯔꯁꯤ ꯑꯗꯨꯗꯤ ꯀꯣ ꯍꯣꯏ ꯁꯣꯏꯅꯔꯒꯨꯝꯁꯤ ꯅꯪ ꯀꯥꯏ ꯂꯩꯅꯣ ꯌꯨꯝꯗ ꯂꯩꯔꯤꯔꯣ ꯀꯥꯏꯗ ꯂꯩꯔꯤꯅꯣ ꯍꯣꯏ ꯍꯣꯏ ꯍꯣꯏ ꯑꯣ ꯐꯔꯦ ꯐꯔꯦ ꯑꯗꯨꯗꯤ ꯑꯩ ꯄꯥꯎꯗꯨ ꯐꯥꯎꯅꯔꯁꯤ ꯍꯣꯏ ꯍꯣꯏ ꯇꯧꯔꯛꯀꯦ ꯇꯧꯔꯛꯀꯦ